ꯑꯩ ꯍꯟꯗꯛꯁꯦ ꯄꯋꯥꯔ ꯕꯦꯡ ꯑꯃ ꯂꯩꯔꯨꯕ ꯄꯋꯥꯔ ꯕꯦꯡꯁꯤ ꯂꯩꯔꯨ ꯃꯇꯝꯗ ꯀꯩ ꯍꯥꯏꯅꯤ ꯆꯥꯔꯆꯁꯤꯁꯨ ꯁꯨꯝ ꯈꯥꯡꯗꯕ ꯊꯤꯡꯖꯤꯜꯂ ꯀꯥꯟꯗꯁꯨ ꯖꯔ ꯖꯔ ꯇꯥꯕ ꯅꯨꯡꯁꯨ ꯅꯨꯡꯉꯥꯏꯇꯕ ꯈꯣꯠꯄ ꯑꯗꯨꯗꯩ ꯆꯥꯔꯆ ꯇꯧꯔ ꯆꯥꯔꯆ ꯇꯧꯔꯁꯨ ꯄꯨꯡ ꯍꯥꯏꯗꯤ ꯑꯅꯤ ꯑꯍꯨꯝ ꯆꯪꯕ ꯑꯗꯨ ꯑꯩꯅ ꯊꯕꯛ ꯑꯃ ꯆꯠꯂꯨꯔꯦ ꯍꯜꯂꯛꯀꯥꯟꯗ ꯑꯗꯨꯝ ꯆꯥꯔꯆꯁꯤ ꯖꯔ ꯖꯔ ꯇꯥꯔꯝꯕ ꯑꯩ ꯍꯟꯗꯛ ꯄꯧꯋꯔ ꯕꯦꯡꯁꯦ ꯌꯥꯝ ꯅꯨꯡꯉꯥꯏꯇꯦ ꯈꯣꯠꯇꯦ ꯆꯥꯔꯆ ꯊꯤꯡꯖꯤꯟꯕꯁꯨ ꯆꯥꯔꯆ ꯊꯤꯡꯖꯤꯟꯇꯥꯔꯁꯨ ꯅꯨꯡꯉꯥꯏꯇꯦ ꯈꯣꯠꯇꯦ